ꯑꯩꯈꯣꯏꯒꯤ ꯏꯁꯇꯦꯠ ꯃꯅꯤꯄꯨꯔ ꯑꯁꯤꯒꯤ ꯂꯣꯟ ꯑꯁꯤꯅ ꯇꯧꯔꯤꯕ ꯊꯧꯗꯥꯡ ꯑꯁꯤ ꯌꯥꯝꯅ ꯆꯥꯎꯋꯤ ꯃꯅꯤꯄꯨꯔ ꯑꯁꯤꯗ ꯂꯩꯔꯤꯕ ꯔꯤꯂꯤꯖꯟ ꯀꯌꯥ ꯀꯥꯡꯂꯨꯞ ꯀꯌꯥꯃꯔꯨꯝ ꯂꯩ ꯑꯗꯨꯕꯨ ꯃꯅꯤꯄꯨꯔꯒꯤ ꯂꯣꯟ ꯑꯁꯤꯅ ꯑꯃꯒ ꯑꯃꯒ ꯄꯥꯎ ꯐꯥꯎꯅꯕ ꯑꯃꯗꯤ ꯑꯩꯈꯣꯏ ꯀꯥꯡꯂꯨꯞ ꯀꯌꯥ ꯑꯁꯤꯕꯨ ꯑꯃꯠꯇ ꯑꯣꯏꯅ ꯄꯨꯟꯁꯤꯟꯕ ꯃꯇꯝꯗ ꯃꯅꯤꯄꯨꯔꯤꯒꯤ ꯂꯣꯟ ꯑꯁꯤꯅ ꯌꯥꯝꯅ ꯑꯆꯧꯕ ꯊꯧꯗꯥꯡ ꯑꯣꯏ